ꯑꯩꯈꯣꯏ ꯁ꯭ꯋꯥꯏꯁꯦ ꯍꯥꯏꯗꯤ ꯁꯟꯒꯨꯝꯕ ꯍꯨꯏꯒꯨꯝꯕꯁꯦ ꯌꯥꯝꯅ ꯂꯣꯏꯅꯩꯌꯦ ꯑꯗꯨꯝ ꯃꯣꯏꯒꯤꯗꯁꯨ ꯃꯣꯏꯅ ꯑꯩꯈꯣꯏꯅ ꯄꯥꯝꯖꯕ ꯃꯣꯏꯅ ꯑꯩꯈꯣꯏꯅ ꯐꯕ ꯃꯣꯏꯒꯤꯗꯁꯨ ꯃꯣꯏ ꯑꯩꯈꯣꯏ ꯌꯥꯝꯅ ꯂꯧꯋꯦ ꯀꯔꯤ ꯁꯪꯒꯣꯝꯒꯨꯝꯕꯁꯨ ꯀꯔꯤꯒꯨꯝꯕꯁꯨ ꯌꯥꯝꯅ ꯄꯨꯊꯣꯛꯑꯦ ꯑꯗꯨꯅ ꯒꯣꯔꯃꯦꯟꯗ ꯑꯩꯅ ꯍꯥꯏꯖꯅꯤꯡꯕꯗꯤ ꯒꯣꯔꯃꯦꯟꯗꯒꯤ ꯃꯥꯏꯀꯩꯗꯁꯨ ꯈꯤꯇꯪ ꯁꯄꯣꯔꯠ ꯄꯥꯝꯖꯩꯌꯦ ꯕꯦꯇꯤꯅꯔꯤꯒꯤ ꯗꯣꯛꯇꯔꯒꯨꯝꯕ ꯂꯥꯛꯑꯒ ꯁꯟ ꯍꯨꯏꯒꯨꯝꯕꯁꯤ ꯌꯦꯡꯁꯤꯟꯕ ꯑꯦꯅꯤꯃꯜꯁ ꯗꯣꯃꯦꯁꯇꯤꯛ ꯑꯦꯅꯤꯃꯜꯁꯤ ꯈꯤꯇꯪ ꯌꯦꯡꯁꯤꯟꯕ ꯑꯗꯨꯝ ꯑꯩꯈꯣꯏꯅꯁꯨ ꯉꯝꯅꯕ ꯑꯗꯨꯝ ꯇꯧꯋꯤ ꯑꯗꯨ ꯑꯣꯏꯔꯁꯨ ꯒꯣꯔꯃꯦꯟꯒꯤ ꯃꯥꯏꯀꯩꯗꯒꯤ ꯑꯗꯨꯝ ꯈꯤꯇꯪꯗ ꯑꯩꯈꯣꯏꯅ ꯃꯇꯦꯡ ꯄꯥꯡꯕ ꯄꯥꯝꯖꯕ ꯍꯥꯏ ꯇꯥꯔꯦꯀꯣ ꯑꯗꯨꯅ ꯒꯣꯔꯃꯦꯟꯅꯁꯨ ꯈꯤꯇꯪ ꯁꯄꯣꯔꯠ ꯇꯧꯕꯤꯌꯨ ꯑꯩꯈꯣꯏꯁꯨ ꯑꯩꯈꯣꯏꯁꯨ ꯀꯔꯤ ꯍꯥꯏꯅꯤ ꯁꯥ ꯁꯟ ꯌꯣꯛꯄꯁꯤ ꯌꯥꯝ ꯄꯥꯟꯖꯩ ꯑꯗꯨꯕꯨ ꯑꯩꯈꯣꯏꯅ ꯉꯝꯕꯈꯩꯗꯤ ꯇꯧꯋꯤ ꯑꯗꯨꯕꯨ ꯉꯝꯃꯛꯇꯕꯅꯤꯅ ꯈꯤꯇꯪꯗ ꯁꯄꯣꯔꯠꯁꯤ ꯄꯥꯝꯖꯩꯌꯦ ꯍꯥꯏꯕꯁꯦ ꯑꯩ ꯏꯁꯥꯗꯒꯤ ꯒꯣꯔꯃꯦꯟꯒꯤ ꯃꯥꯏꯀꯩꯗꯒꯤ ꯑꯩꯅ ꯍꯥꯏꯖꯅꯤꯡꯉꯤ